ꯃꯧ ꯑꯃꯅ ꯑꯌꯨꯛ ꯉꯟꯇꯥ ꯍꯧꯒꯠꯀꯅꯤ ꯇꯨꯝꯕ ꯍꯧꯒꯠꯂꯕ ꯃꯇꯨꯡꯗ ꯃꯥꯏ ꯃꯤꯠ ꯇꯥꯔꯕ ꯃꯇꯨꯡ ꯏꯔꯨꯖꯔꯕ ꯃꯇꯨꯡꯗ ꯆꯥ ꯂꯣꯟꯒꯅꯤ ꯆꯥ ꯂꯣꯜꯂꯒ ꯑꯍꯜ ꯂꯃꯟꯗ ꯄꯤꯒꯅꯤ ꯑꯗꯨꯒꯤ ꯃꯇꯨꯡ ꯆꯥꯛꯐꯨ ꯆꯥꯛ ꯍꯥꯞꯀꯠꯀꯅꯤ ꯆꯥꯛ ꯍꯥꯞꯀꯠꯂꯕ ꯃꯇꯨꯡ ꯏꯁꯤꯡ ꯊꯣꯡꯒꯠꯂꯕ ꯃꯇꯨꯡꯗ ꯑꯦꯟꯁꯥꯡ ꯑꯃꯨꯛ ꯁꯦꯝꯒꯅꯤ ꯑꯦꯟꯁꯥꯡ ꯁꯦꯝꯃꯤꯉꯩ ꯃꯇꯝꯗ ꯆꯥꯛ ꯆꯦꯡ ꯁꯨꯖꯤꯟꯒꯅꯤ ꯑꯗꯨꯒ ꯑꯦꯟꯁꯥꯡꯗꯣ ꯑꯃꯨꯛ ꯊꯣꯡꯒꯅꯤ ꯑꯦꯟꯁꯥꯡ ꯊꯣꯡꯕ ꯂꯣꯏꯔꯛꯑꯕ ꯃꯇꯨꯡ ꯆꯥꯛ ꯏꯁꯤꯡ ꯂꯣꯏꯔꯦ ꯍꯥꯏꯔꯕ ꯀꯥꯟꯗ ꯐꯤ ꯈꯔ ꯑꯃꯨꯛ ꯁꯨꯒꯦ ꯍꯥꯏꯅ ꯈꯜꯂꯤ ꯐꯤꯗꯨ ꯁꯨꯅꯅꯕꯒꯤꯗꯃꯛꯇ ꯑꯩꯅ ꯏꯁꯤꯡ ꯈꯔ ꯂꯧꯒꯅꯤ ꯇꯕ ꯑꯃ ꯂꯧꯒꯅꯤ ꯁꯥꯄꯣꯟ ꯁꯔꯞ ꯂꯧꯒꯅꯤ ꯑꯗꯨꯒ ꯐꯤꯗꯨꯕꯨ ꯑꯩꯅ ꯈꯔ ꯑꯃꯣꯠ ꯑꯀꯥꯏꯗꯣ ꯊꯤꯗꯣꯛꯄ ꯑꯃꯁꯨ ꯗꯔꯀꯥꯔ ꯑꯣꯏ ꯐꯤꯗꯣ ꯑꯃꯨꯛ ꯉꯥꯏꯍꯥꯛ ꯇꯤꯡꯁꯤꯜꯂꯝꯃꯅꯤ ꯑꯩꯒꯤ ꯏꯃꯨꯡꯒꯤ ꯊꯕꯛ ꯂꯣꯏꯁꯤꯟꯕ ꯑꯣꯏꯅ ꯑꯩꯅ ꯐꯃꯨꯡ ꯊꯥꯒꯅꯤ ꯐꯃꯨꯡ ꯑꯃꯨꯛ ꯊꯥꯕ ꯂꯣꯏꯔꯦ ꯍꯥꯏꯔꯀꯥꯟꯗ ꯀꯟꯊꯣꯛ ꯈꯣꯠꯇꯣꯛꯇꯅ ꯂꯣꯏꯔꯦ ꯍꯥꯏꯔ ꯀꯥꯟꯗ ꯑꯩꯒꯤ ꯎꯄꯨ ꯅꯨꯡꯕꯨ ꯄꯣꯠ ꯆꯩ ꯑꯃ ꯑꯃ ꯂꯣꯏꯅ ꯇꯩꯊꯣꯛ ꯈꯣꯠꯇꯣꯛꯄ ꯊꯦꯡꯗꯣꯛꯀꯅꯤ ꯑꯗꯨ ꯂꯣꯏꯔꯦ ꯍꯥꯏꯔꯀꯥꯟꯗ ꯋꯥꯏ ꯏꯃꯨꯡ ꯋꯥꯏꯔꯝ ꯂꯣꯏꯅ ꯁꯤꯠꯂꯅꯤ ꯁꯦꯡꯑꯅꯤ ꯋꯥꯏꯔꯝ ꯁꯦꯡꯕ ꯂꯣꯏꯔꯒ ꯑꯍꯟ ꯉꯁꯥꯏꯒꯤ ꯑꯩꯅ ꯇꯤꯡꯉꯝꯃꯤꯕ ꯐꯤꯗꯨ ꯑꯃꯨꯛ ꯁꯨꯒꯅꯤ ꯁꯨ ꯆꯥꯝꯕ ꯁꯨꯕ ꯂꯣꯏꯔꯦ ꯍꯥꯏꯔꯀꯥꯟꯗ ꯏꯁꯤꯡ ꯑꯆꯝꯕ ꯑꯃꯗ ꯑꯩꯅ ꯐꯤꯗꯨꯕꯨ ꯑꯅꯤꯔꯛ ꯑꯍꯨꯝꯔꯛ ꯊꯥꯗꯣꯛꯀꯅꯤ ꯏꯁꯤꯡꯗꯨꯗ ꯊꯥꯗꯣꯛꯂꯕ ꯃꯇꯨꯡ ꯐꯖꯅ ꯀꯟꯊꯣꯛ ꯈꯥꯏꯗꯣꯛꯑꯒ ꯐꯧꯗꯣꯛꯑꯅꯤ ꯐꯧꯗꯣꯛꯑꯒ ꯀꯪꯉꯦ ꯐꯧꯔꯝꯃꯅꯤ ꯐꯧꯔꯝꯃꯒ ꯑꯩꯅ ꯏꯃꯨꯡꯒꯤ ꯃꯤ ꯑꯍꯜ ꯂꯃꯟ ꯂꯣꯏꯅꯃꯛ ꯑꯩꯅ ꯆꯥꯛ ꯄꯤꯖꯒꯅꯤ ꯆꯥꯛ ꯊꯤꯗꯣꯛꯑꯅꯤ ꯆꯥꯛ ꯊꯤꯗꯣꯛꯄ ꯂꯣꯏꯔꯦ ꯍꯥꯏꯔꯒ ꯃꯌꯥꯝꯗꯨꯕꯨ ꯆꯥꯛ ꯆꯥꯔꯨ ꯂꯥꯎ ꯍꯥꯏꯅ ꯀꯧꯔꯅꯤ ꯃꯣꯏꯕꯨ ꯄꯤꯖ ꯄꯤꯊꯛꯄ ꯂꯣꯏꯔꯒ ꯆꯥꯔꯝꯂꯤꯕ ꯃꯈꯣꯏꯅ ꯇꯧꯔꯝꯂꯤꯕ ꯃꯌꯥꯝꯗꯣ ꯑꯃꯨꯛ ꯇꯦꯡꯖꯤꯟ ꯈꯣꯠꯆꯤꯟꯗꯅ ꯐꯦꯡ ꯈꯣꯠꯇꯅ ꯀꯣꯟꯂꯤꯛ ꯐꯦꯡꯗꯣꯛꯑꯅꯤ ꯐꯦꯡꯕ ꯂꯣꯏꯔꯒ ꯀꯣꯟꯗꯨ ꯑꯃꯨꯛ ꯄꯣꯂꯥꯡ ꯑꯃꯗ ꯍꯥꯞꯄꯒ ꯃꯆꯨꯝ ꯇꯥꯍꯜꯂꯅꯤ ꯑꯗꯨ ꯂꯣꯏꯔꯒ ꯅꯨꯡꯁꯥꯗ ꯐꯥꯎꯗꯣꯛꯑꯅꯤ ꯑꯗꯨ ꯂꯣꯏꯔꯒ ꯑꯩ ꯉꯁꯥꯏꯒꯤ ꯑꯩꯒꯤ ꯀꯥꯔꯄꯦꯠ ꯋꯥꯏꯗꯣ ꯑꯃꯨꯛ ꯇꯩꯊꯣꯛꯑꯅꯤ ꯑꯩꯒꯤ ꯏꯃꯨꯡꯒꯤ ꯀꯥꯔꯄꯦꯠ ꯅꯨꯡꯄꯦꯠ ꯋꯥꯏ ꯃꯌꯥꯝꯗꯣ ꯑꯃꯨꯛ ꯇꯩꯊꯣꯛꯑꯅꯤ ꯑꯗꯨ ꯇꯩꯊꯣꯛꯄ ꯂꯣꯏꯔꯦ ꯍꯥꯏꯔꯀꯥꯟꯗ ꯑꯩꯅ ꯉꯁꯥꯏ ꯐꯧꯔꯝꯕ ꯐꯤꯗꯣ ꯀꯪꯉꯕ꯭ꯔꯥ ꯍꯥꯏꯅ ꯌꯦꯡꯉꯝꯃꯅꯤ ꯀꯪꯉꯒꯗꯤ ꯂꯧꯁꯤꯜꯂꯛꯑꯅꯤ ꯑꯣꯔ ꯀꯪꯗ꯭ꯔꯒꯗꯤ ꯊꯝꯃꯝꯃꯅꯤ ꯑꯗꯨꯝ ꯑꯗꯨꯒ ꯑꯩꯒꯤ ꯏꯆꯥ ꯑꯃꯨꯛ ꯀꯧꯁꯤꯜꯂꯅꯤ ꯉꯥꯏꯍꯥꯛ ꯁꯥꯟꯅꯔꯝꯕꯗꯨ ꯀꯧꯁꯤꯜꯂꯅꯤ ꯀꯧꯁꯤꯜꯂꯒ ꯃꯐꯤ ꯃꯔꯣꯟ ꯍꯣꯡꯗꯣꯛꯄꯤꯔꯅꯤ ꯑꯗꯨꯒ ꯀꯔꯤ ꯏꯆꯥꯕꯨ ꯑꯃꯨꯛ ꯏꯔꯨꯔꯅꯤ ꯏꯁꯤꯡ ꯑꯁꯥꯕꯅ ꯏꯔꯨꯕꯤꯔꯅꯤ ꯑꯗꯨꯗꯨꯒ ꯁꯥꯄꯣꯟ ꯅꯨꯡꯕꯣꯟ ꯂꯣꯏꯅ ꯅꯥꯜꯂ ꯈꯣꯠꯂꯒ ꯇꯛ ꯈꯣꯠꯇꯅ ꯏꯔꯨꯕꯤꯔꯅꯤ ꯑꯗꯨꯒ ꯃꯁꯝ ꯃꯅꯥ ꯍꯥꯠꯇꯣꯛꯄꯤꯗꯅ ꯃꯐꯤ ꯑꯍꯟꯕ ꯁꯦꯠꯄꯤꯗꯅ ꯊꯥꯎ ꯂꯥꯡ ꯇꯩꯕꯤꯔꯒ ꯇꯨꯝꯍꯜꯂꯅꯤ ꯃꯥꯅ ꯇꯨꯝꯈ꯭ꯔꯤꯉꯩ ꯃꯅꯨꯡꯗ ꯑꯩꯅ ꯉꯁꯥꯏ ꯁꯨꯈ꯭ꯔꯤꯕ ꯐꯤꯁꯤꯡꯗꯨ ꯑꯃꯨꯛ ꯊꯨꯞꯆꯤꯟ ꯈꯥꯏꯖꯤꯜꯂꯒ ꯊꯝꯃꯅꯤ ꯑꯗꯨ ꯂꯣꯏꯁꯤꯜꯂꯛꯑꯦ ꯍꯥꯏꯔꯕ ꯃꯇꯨꯡꯗ ꯑꯩꯁꯨ ꯉꯥꯏꯍꯥꯛ ꯄꯣꯊꯔꯅꯤ ꯄꯣꯊꯔꯅꯤꯅ ꯑꯗꯨꯒ ꯅꯨꯡꯊꯤꯜ ꯋꯥꯏꯔꯝꯒꯤ ꯃꯇꯝꯗ ꯍꯧꯒꯠꯂꯛꯑꯒ ꯑꯃꯨꯛꯀ ꯏꯆꯥꯗꯨ ꯑꯃꯨꯛ ꯇ꯭ꯌꯨꯁꯟ ꯆꯠꯍꯟꯈ꯭ꯔꯅꯤ ꯑꯗꯨ ꯆꯠꯍꯟꯈ꯭ꯔꯕ ꯃꯥꯅ ꯇ꯭ꯌꯨꯁꯟ ꯆꯠꯈ꯭ꯔꯤꯉꯩ ꯃꯅꯨꯡꯗꯨꯗ ꯑꯩꯅ ꯇꯧꯕ ꯌꯥꯕ ꯊꯕꯛ ꯍꯥꯏꯗꯤ ꯅꯨꯃꯤꯗꯥꯡ ꯑꯣꯏꯔꯛꯄꯒꯤ ꯊꯣꯡ ꯂꯥꯡ ꯊꯤꯡꯖꯤꯜꯂꯅꯤ ꯈꯦꯀꯤ ꯅꯨꯡꯒꯤ ꯊꯤꯉꯅꯤ ꯋꯥꯏꯔꯝ ꯁꯤꯇꯣꯛꯑꯅꯤ ꯑꯗꯨꯒ ꯑꯣꯟꯁꯥꯡ ꯃꯩꯁꯥꯡ ꯂꯣꯏꯅ ꯁꯦꯝꯖꯤꯜꯂꯅꯤ ꯅꯨꯡꯗꯥꯡꯒꯤ ꯑꯩꯅ ꯇꯧꯒꯗꯕ ꯑꯩꯅ ꯊꯣꯡꯒꯗꯕ ꯈꯣꯠꯀꯗꯕ ꯑꯦꯟꯁꯥꯡ ꯃꯩꯁꯥꯡ ꯃꯌꯥꯝꯗꯨ ꯁꯦꯝꯖꯤꯜꯂꯅꯤ ꯑꯗꯨ ꯁꯦꯝꯖꯤꯜꯂꯕ ꯃꯇꯨꯡ ꯑꯩ ꯆꯥꯛ ꯊꯣꯡꯒꯠꯄ ꯍꯧꯔꯅꯤ ꯆꯥꯛ ꯊꯣꯡꯕ ꯊꯣꯡꯅ ꯊꯣꯡꯅ ꯏꯆꯥ ꯂꯥꯏꯔꯤꯛꯁꯨ ꯇꯥꯛꯀꯗꯧꯔꯤꯕꯅꯤ ꯃꯥ ꯇ꯭ꯌꯨꯁꯟ ꯍꯜꯂꯛꯑꯒ ꯑꯗꯨ ꯂꯣꯏꯔꯦ ꯍꯥꯏꯔꯀꯥꯟꯗ ꯑꯩꯒꯤ ꯅꯨꯄꯥꯅ ꯂꯥꯛꯄꯗ ꯍꯜꯂꯛꯄꯗ ꯁꯤꯖꯤꯟꯅꯒꯗꯕ ꯄꯣꯠ ꯆꯩꯁꯤꯡꯗꯨ ꯔꯦꯗꯤꯗ ꯊꯝꯕꯤꯔꯅꯤ ꯆꯥꯛ ꯏꯁꯤꯡ ꯊꯣꯡꯕ ꯂꯣꯏꯔꯦ ꯀꯝꯄ꯭ꯂꯤꯠ ꯂꯣꯏꯔꯦ ꯍꯥꯏꯕ ꯃꯇꯝꯗ ꯑꯩꯒꯤ ꯀꯥꯗ ꯉꯁꯥꯏ ꯆꯥꯏꯍꯧꯕ ꯑꯩꯅ ꯅꯨꯡꯊꯤꯜ ꯆꯥꯏꯊꯣꯛꯄ ꯄꯣꯠ ꯃꯈꯩꯗꯣ ꯑꯃꯨꯛ ꯊꯩꯖꯤꯜꯂꯅꯤ ꯑꯗꯨꯗꯨ ꯂꯣꯏꯔꯦ ꯀꯥꯟꯗ ꯑꯃꯨꯛꯀ ꯁꯥꯔꯐ ꯇꯧꯊꯣꯛꯄ ꯄꯨꯔꯥ ꯂꯣꯏꯔꯦ ꯍꯥꯏꯔꯕ ꯀꯥꯟꯗ ꯀꯔꯤ ꯑꯩꯒꯤ ꯅꯨꯄꯥ ꯍꯜꯂꯛꯑꯦ ꯍꯜꯂꯛꯑꯕꯅꯤꯅ ꯃꯥ ꯍꯜꯂꯛꯑꯕꯅꯤꯅ ꯃꯥꯒꯤ ꯇꯧꯕꯤꯒꯗꯕ ꯃꯊꯧ ꯈꯔ ꯇꯧꯕꯤꯔꯅꯤ ꯑꯗꯨꯒ ꯃꯌꯥꯝ ꯑꯩ ꯆꯥꯛ ꯊꯤꯗꯣꯛꯑꯦ ꯆꯥꯛ ꯑꯩꯅ ꯉꯁꯥꯏ ꯊꯣꯡꯈꯤꯕ ꯆꯥꯛꯇꯣ ꯑꯃꯨꯛ ꯃꯌꯥꯝ ꯄꯤꯖꯔꯅꯤ ꯑꯗꯨ ꯄꯤꯖꯔꯕ ꯂꯣꯏꯔꯕ ꯃꯇꯨꯡꯗ ꯉꯁꯥꯏ ꯑꯩꯅ ꯆꯥꯛꯈꯨꯝꯗ ꯆꯥꯛ ꯊꯤꯕꯗ ꯆꯪꯕ ꯄꯣꯠ ꯆꯩ ꯑꯃ ꯑꯃ ꯆꯥꯏꯈꯥꯏꯕ ꯈꯣꯠꯀꯥꯏꯕ ꯑꯗꯒꯤ ꯑꯦꯚꯔꯤꯊꯤꯡ ꯂꯣꯏꯅꯃꯛ ꯑꯩꯅ ꯀꯣꯟꯂꯤꯛ ꯋꯥꯏꯔꯝ ꯁꯦꯡꯖꯤꯜꯂꯅꯤ ꯁꯦꯡꯖꯤꯜꯂꯒ ꯐꯦꯡꯗꯣꯛꯑꯅꯤ ꯐꯦꯡ ꯆꯝꯊꯣꯛꯑꯒ ꯃꯆꯨꯝ ꯂꯥꯡ ꯇꯥꯍꯟ ꯈꯣꯠꯍꯜꯂꯒ ꯊꯃꯝꯃꯅꯤ ꯑꯗꯨꯒ ꯑꯩꯅ ꯊꯃꯝꯃꯕ ꯃꯇꯨꯡꯗ ꯀꯣꯟ ꯂꯤꯛ ꯊꯝꯃꯝꯃꯅꯤ ꯑꯗꯨꯒ ꯑꯩꯁꯨ ꯑꯩꯅ ꯇꯧꯔꯝꯂꯤꯕ ꯆꯥꯏꯔꯝꯂꯤꯕ ꯄꯣꯠꯇꯣ ꯑꯃꯨꯛ ꯁꯤꯠꯆꯤꯜ ꯈꯣꯏꯖꯤꯜꯂꯅꯤ ꯁꯤꯠꯆꯤꯜꯂꯕ ꯃꯇꯨꯡꯗ ꯀꯩꯅꯣ ꯂꯣꯏꯁꯤꯜꯂꯝꯂꯒ ꯃꯩ ꯂꯥꯡ ꯃꯨꯊꯠꯂꯝꯂꯒ ꯑꯩꯁꯨ ꯑꯃꯨꯛ ꯄꯣꯊꯥꯔꯅꯤ ꯉꯁꯤꯅꯤ ꯃꯧ ꯑꯃꯅ ꯅꯣꯡꯃꯗ ꯇꯧꯒꯗꯕ ꯃꯊꯧ